ꯑꯩꯅ ꯑꯦꯝ ꯀꯦ ꯑꯦꯁꯦꯁꯔꯤꯗꯒꯤ ꯏꯌꯔ ꯄꯣꯠ ꯑꯃ ꯂꯩꯕꯗꯨ ꯁꯤꯖꯤꯟꯅꯖꯔꯦ ꯃꯗꯨ ꯇꯥꯕꯗ ꯌꯥꯝꯅ ꯅꯨꯡꯉꯥꯏꯖꯩ ꯁ꯭ꯇꯦꯔꯤꯑꯣꯁꯨ ꯆꯠꯂꯤ ꯃꯗꯨ ꯑꯩꯅ ꯌꯥꯝꯅ ꯄꯥꯝꯖꯕ ꯃꯑꯣꯡ ꯍꯥꯏꯕꯗꯨ ꯑꯣꯏꯔꯦ